ꯃꯨꯛꯅꯥ ꯍꯥꯏꯔꯤꯕ ꯃꯁꯥꯟꯅ ꯑꯁꯤ ꯑꯩꯈꯣꯏꯒꯤ ꯏꯄꯥ ꯏꯄꯨ ꯍꯥꯛꯇꯛꯇꯒꯤ ꯁꯥꯟꯅꯔꯛꯂꯕ ꯃꯁꯥꯟꯅ ꯑꯃꯅꯤ ꯃꯁꯤꯒꯤ ꯃꯁꯥꯟꯅ ꯑꯁꯤꯅ ꯑꯩꯈꯣꯏꯗ ꯑꯩꯈꯣꯏꯒꯤ ꯆꯠꯅꯕꯤ ꯑꯃꯗꯤ ꯑꯩꯈꯣꯏꯒꯤ ꯇꯧꯒꯗꯕ ꯏꯊꯧ ꯂꯣꯏꯅꯃꯛ ꯇꯥꯛꯂꯤꯕ ꯃꯁꯥꯟꯅ ꯑꯃꯅꯤ ꯄꯅꯥ ꯄꯅꯥꯗꯒꯤ ꯃꯤ ꯑꯃꯃꯝ ꯊꯣꯛꯂꯛꯂꯕ ꯃꯇꯨꯡꯗ ꯃꯨꯛꯅꯥ ꯍꯥꯏꯔꯤꯕ ꯃꯁꯥꯟꯅꯁꯤ ꯁꯥꯟꯅꯕ ꯍꯧꯒꯅꯤ ꯑꯗꯨꯕꯨ ꯃꯁꯤ ꯉꯝꯕ ꯃꯤ ꯑꯗꯨꯒꯤ ꯃꯃꯤꯡꯅ ꯃꯨꯛꯅꯥ ꯖꯇ꯭ꯔꯥ ꯍꯥꯏꯅ ꯀꯧꯋꯤ ꯃꯨꯛꯅꯥ ꯖꯇ꯭ꯔꯥ ꯑꯁꯤ ꯑꯩꯈꯣꯏꯅ ꯈ꯭ꯋꯥꯏꯗꯒꯤ ꯀꯟꯕ ꯃꯤꯅꯤ ꯍꯥꯏꯅꯁꯨ ꯂꯧꯅꯩ ꯃꯁꯤ ꯑꯩꯈꯣꯏꯅ ꯊꯥꯏꯅꯗꯒꯤ ꯍꯧꯅꯁꯨ ꯁꯥꯟꯅꯔꯒ ꯂꯥꯛꯏ ꯁꯥꯟꯁꯨ ꯁꯥꯟꯅꯔꯤ ꯁꯥꯟꯁꯨ ꯁꯥꯟꯅꯈꯤꯒꯅꯤ ꯑꯩꯈꯣꯏꯒꯤ ꯃꯩꯇꯩ ꯈꯛꯇꯪꯒꯤ ꯑꯣꯏꯕ ꯃꯁꯥꯟꯅ ꯑꯃꯅꯤ ꯃꯁꯤ ꯑꯩꯈꯣꯏꯅ ꯁꯥꯟꯅꯕ ꯃꯇꯝꯗ ꯑꯩꯈꯣꯏꯒꯤ ꯆꯠꯅꯕ ꯀꯥꯡꯂꯣꯟ ꯃꯌꯥꯝ ꯂꯩ ꯃꯩꯇꯩꯒꯤ ꯑꯣꯏꯕ ꯑꯗꯨꯕꯨ ꯇꯨꯡꯒꯤ ꯍꯧꯔꯛꯂꯤꯕ ꯃꯤꯔꯣꯜꯁꯤꯡꯅꯁꯨ ꯈꯪꯅꯕ ꯑꯩꯈꯣꯏꯅꯁꯨ ꯈꯪꯅꯕ ꯃꯁꯤꯒꯤ ꯃꯁꯥꯟꯅ ꯑꯁꯦ ꯑꯩꯈꯣꯏꯅ ꯉꯥꯛꯇꯨꯅ ꯊꯝꯕ ꯍꯥꯏꯕꯁꯤ ꯌꯥꯝꯅ ꯃꯔꯨ ꯑꯣꯏ